ꯍꯧꯈꯤꯕ ꯆꯍꯤ ꯈꯔꯁꯤꯗ ꯑꯩꯈꯣꯏꯒꯤ ꯃꯅꯤꯄꯨꯔꯁꯤꯗ ꯑꯏꯪ ꯑꯁꯥꯒꯤ ꯐꯤꯕꯝꯗ ꯌꯥꯝꯅ ꯑꯍꯣꯡꯕ ꯂꯩꯔꯦ ꯑꯣ ꯑꯍꯣꯡꯕ ꯂꯩꯔꯦ ꯍꯥꯏꯕꯗꯤ ꯏꯪꯊꯝꯊꯥꯒꯤ ꯃꯇꯝꯗ ꯏꯪꯊꯝꯊꯥ ꯑꯣꯏꯔꯛꯇꯕ ꯀꯥꯂꯦꯟꯒꯤ ꯃꯇꯝꯗ ꯀꯥꯂꯦꯟ ꯑꯣꯏꯗꯕ ꯀꯥꯂꯦꯟꯒꯤ ꯃꯇꯝꯗꯁꯨ ꯅꯣꯡ ꯏꯪꯊꯝꯊꯥ ꯑꯣꯏꯁꯤꯟꯕ ꯅꯠꯇ꯭ꯔꯒ ꯏꯪꯊꯝꯊꯥ ꯃꯇꯝꯗ ꯅꯣꯡ ꯆꯨꯁꯟꯕ ꯃꯁꯤꯅ ꯃꯤꯑꯣꯏꯕ ꯀꯌꯥꯗ ꯑꯋꯥꯕ ꯀꯌꯥ ꯅꯪꯍꯜꯂꯦ ꯅꯣꯡꯖꯨꯊꯥꯒꯤ ꯃꯇꯝꯗ ꯂꯧꯎ ꯁꯤꯡꯎ ꯇꯧꯖꯔꯤꯕ ꯃꯤꯑꯣꯏꯁꯤꯡꯗꯅ ꯍꯦꯟꯅ ꯈꯨꯗꯣꯡ ꯆꯥꯍꯟꯗꯦ ꯂꯧ ꯌꯩꯅꯕ ꯄꯣꯠ ꯈꯣꯝꯖꯤꯟꯗꯨꯅ ꯊꯝꯂꯕ ꯃꯇꯨꯡꯗ ꯅꯣꯡ ꯆꯨꯁꯜꯂꯛꯄ ꯑꯁꯤꯅꯆꯤꯡꯕ ꯀꯌꯥ ꯑꯁꯤꯅ ꯑꯋꯥꯕ ꯀꯌꯥ ꯃꯥꯌꯣꯛꯅꯍꯜꯂꯤ ꯏꯪꯂꯕꯁꯨ ꯀꯥ ꯍꯦꯟꯅ ꯏꯪꯕ ꯅꯣꯡ ꯆꯨꯔꯕꯁꯨ ꯀꯥ ꯍꯦꯟꯅ ꯆꯨꯕ ꯑꯁꯤꯒꯨꯝꯕ ꯀꯌꯥ ꯑꯩꯈꯣꯏꯗ ꯑꯋꯥꯕ ꯀꯌꯥ ꯊꯦꯡꯅꯔꯦ